ꯇꯁꯦꯡꯅ ꯍꯧꯖꯤꯛ ꯑꯩ ꯗ꯭ꯔꯣꯋꯤꯡꯒꯤ ꯃꯇꯥꯡꯁꯦ ꯗ꯭ꯔꯣꯋꯤꯡꯁꯦ ꯑꯉꯥꯡ ꯑꯣꯏꯔꯤꯉꯩꯗ ꯈꯔ ꯌꯦꯛꯂꯛꯑꯃꯦ ꯑꯗꯨ ꯌꯥꯝ ꯀꯥ ꯍꯦꯟꯅ ꯁꯤ ꯈꯛꯀꯤ ꯂꯥꯏꯟꯗ ꯑꯣꯏꯟ ꯆꯠꯀꯦꯅ ꯈꯟꯈꯤꯕꯁꯨ ꯂꯩꯇꯦ ꯑꯩꯈꯣꯏꯒꯤ ꯄꯦꯔꯗ ꯑꯃ ꯑꯣꯏꯅ ꯀ꯭ꯂꯥꯁ ꯐꯥꯏꯕ ꯐꯥꯎꯒꯤ ꯇꯝꯈꯤꯕꯅꯦ ꯑꯗꯨꯗꯨꯒ ꯑꯩꯈꯣꯏꯅ ꯁꯤꯒꯤ ꯃꯇꯥꯡꯗ ꯌꯥꯝ ꯀꯟꯅ ꯅꯣꯂꯦꯖ ꯑꯣꯏꯕꯁꯨ ꯂꯩꯇꯦ ꯑꯗꯨꯅ ꯁꯤꯒꯤ ꯃꯇꯥꯡꯗꯗꯤ ꯑꯩ ꯆꯠꯆꯅꯤꯡꯗ꯭ꯔꯦ ꯑꯗꯨꯝ ꯑꯩ ꯑꯇꯣꯞꯄ ꯂꯥꯏꯟ ꯑꯃꯗ ꯑꯣꯏꯅ ꯆꯠꯆꯒꯦꯅ ꯈꯜꯂꯦ ꯇꯁꯦꯡꯅꯃꯛ